ꯑꯩꯅ ꯄꯥꯝꯖꯅ ꯅꯝꯈꯤꯕ ꯐꯣꯇꯣ ꯑꯃ ꯍꯥꯏꯔꯒꯗꯤ ꯂꯩꯃꯔꯥꯝꯗ ꯁ꯭ꯀꯨꯜꯒꯤ ꯄꯤꯛꯅꯤꯛ ꯆꯠꯄꯗ ꯂꯩꯃꯔꯥꯝꯗ ꯅꯝꯈꯤꯕ ꯐꯣꯇꯣ ꯑꯁꯤꯅ ꯑꯣꯏ ꯍꯥꯏꯕꯗꯤ ꯂꯩꯃꯔꯥꯝꯁꯤꯗꯤ ꯑꯩꯈꯣꯏꯅ ꯍꯥꯏꯗꯤ ꯑꯩꯈꯣꯏ ꯁ꯭ꯋꯥꯏꯗ ꯂꯧꯕꯨꯛ ꯂꯝꯍꯥꯡ ꯍꯥꯏꯔꯒꯗꯤ ꯌꯥꯝ ꯂꯩꯈ꯭ꯔꯦ ꯑꯗꯨ ꯂꯩꯃꯔꯥꯝ ꯀꯥꯏꯁꯤꯗꯤ ꯑꯩꯈꯣꯏ ꯌꯥꯝ ꯇꯥꯡꯅ ꯊꯣꯛꯄ ꯍꯥꯏꯇꯥꯔꯦ ꯃꯐꯝꯗꯣ ꯍꯥꯏꯗꯤ ꯇꯥꯡꯅ ꯊꯣꯛꯄ ꯍꯥꯏꯁꯤꯗꯕꯨ ꯃꯒꯨꯟꯁꯨ ꯂꯩꯔꯦ ꯑꯗꯨ ꯃꯒꯨꯟ ꯂꯩꯕꯗꯨꯗ ꯃꯒꯨꯟ ꯂꯩꯕꯗꯨꯒ ꯐꯣꯇꯣ ꯅꯝꯃꯤꯟꯅꯕꯗꯣ ꯑꯁꯨꯛꯀꯤ ꯃꯇꯤꯛꯁꯨ ꯐꯖꯁꯨ ꯐꯖꯔꯦ ꯑꯗꯨꯒ ꯍꯥꯏꯗꯤ ꯑꯩꯉꯣꯟꯗꯁꯨ ꯌꯥꯝꯅ ꯃꯦꯃꯣꯔꯦꯕꯜ ꯑꯣꯏꯔꯦ ꯃꯦꯃꯣꯔꯦꯕꯜ ꯑꯣꯏꯕꯒꯤ ꯃꯔꯝꯗꯤ ꯑꯩꯒꯤ ꯒꯥꯔꯜ ꯐ꯭ꯔꯦꯟꯒ ꯑꯩꯒꯤ ꯂꯣꯏꯅꯕꯤꯒ ꯍꯥꯏꯇꯥꯔꯦ ꯃꯐꯝꯗꯨꯗ ꯅꯝꯈꯤꯕꯅꯤ ꯑꯗꯨꯗꯨꯅꯁꯨ ꯑꯃꯨꯛ ꯍꯦꯟꯅ ꯃꯦꯃꯣꯔꯦꯕꯜ ꯑꯣꯏꯍꯜꯂꯦ ꯑꯗꯨꯒ ꯁ꯭ꯀꯨꯜꯒꯤ ꯄꯤꯛꯅꯤꯡꯇꯁꯨ ꯑꯣꯏꯈ꯭ꯔꯦ ꯁ꯭ꯀꯨꯜꯒꯤ ꯄꯤꯛꯅꯤꯡꯁꯤꯗꯤ ꯑꯣꯖꯥ ꯃꯌꯥꯝꯒ ꯆꯠꯃꯤꯟꯅꯕꯅꯤ ꯑꯗꯨ ꯌꯥꯝꯅꯁꯨ ꯅꯨꯡꯉꯥꯏꯈꯤ ꯍꯥꯏꯕꯗꯤ ꯑꯉꯥꯡ ꯑꯣꯏꯔꯤꯉꯩꯗ ꯇꯧꯈꯤꯕ ꯊꯕꯛ ꯊꯧꯔꯝꯁꯤꯡꯗꯣ ꯂꯣꯏꯅꯁꯨ ꯅꯤꯡꯁꯤꯡꯍꯜꯂꯦ ꯑꯗꯒꯤ ꯑꯗꯨ ꯌꯥꯝꯅ ꯅꯨꯡꯉꯥꯏꯈꯤ